ꯀꯩ ꯂꯩꯕꯤꯗꯧꯅꯣ ꯀꯩ ꯂꯩꯕꯤꯗꯧꯅꯣ ꯁꯣꯝꯗꯁꯨ ꯆꯪꯕꯤꯔꯛꯑꯣ ꯎꯝ ꯑꯧ ꯑꯣ ꯁꯣꯝꯗ ꯌꯥꯎꯔꯤꯌꯦ ꯁꯣꯝꯗꯁꯨ ꯌꯥꯎꯔꯤꯌꯦ ꯐꯖꯒ꯭ꯔꯕ ꯉꯥ ꯌꯥꯎꯔꯤꯌꯦ ꯎꯝ ꯆꯪꯕꯤꯔꯛꯑꯣ ꯑꯧ ꯑꯌꯥꯏꯕꯗ ꯑꯌꯥꯏꯕꯁꯤ ꯑꯣꯏꯅ ꯁꯣꯝ ꯔꯧ ꯑꯌꯥꯏꯕꯁꯨ ꯌꯥꯎꯔꯦ ꯑꯗꯒꯤ ꯎꯝ ꯃꯣꯔꯦ ꯉꯥꯁꯤ ꯃꯈꯟ ꯁꯨꯅ ꯌꯥꯎꯔꯦ ꯔꯧ ꯑꯌꯥꯏꯕꯁꯨ ꯌꯥꯎꯔꯦꯗꯣ ꯑꯗꯒꯤ ꯀꯩꯅꯣꯁꯦ ꯇꯨ ꯁꯔꯤꯡꯈꯣꯏꯕꯤ ꯑꯌꯥꯏꯕ ꯑꯁꯥꯡꯕ ꯃꯈꯟ ꯃꯈꯟꯁꯤ ꯌꯦꯡꯕꯤꯔꯣ ꯌꯦꯡꯕꯤꯔꯣ ꯁꯦ ꯁꯣꯝꯒꯤꯁꯦ ꯁꯣꯝꯗꯩꯁꯦ ꯇꯨ ꯁꯤ ꯍꯥꯎꯕꯅꯦ ꯎꯝ ꯑꯧ ꯃꯣꯔꯦ ꯉꯥꯁꯤꯁꯦ ꯁꯤ ꯑꯃ ꯀꯩꯅꯣꯁꯦ ꯆꯤꯡꯉꯥꯒꯤ ꯆꯤꯡꯗꯒꯤ ꯀꯩꯅꯣ ꯇꯧꯔꯛꯄ ꯉꯥꯅꯤ ꯄꯣꯔꯛꯇ ꯉꯥꯏꯔꯤꯕ ꯐꯖꯈ꯭ꯔꯕ ꯁꯤ ꯑꯣꯏꯅ ꯍꯥꯞꯄꯁꯤꯔꯥ ꯑꯥ ꯑꯣ ꯁꯤꯗꯅꯦ ꯁꯤꯗ ꯀꯦ ꯖꯤꯗ ꯀꯩꯅꯣ ꯇꯧꯔꯒ ꯑꯣꯟꯁꯤꯔꯥ ꯀꯩꯅꯣꯗ ꯄꯋꯥꯡꯈꯥꯏ ꯄꯋꯥꯗ ꯑꯣꯟꯁꯤꯔꯥ ꯌꯦꯡꯕꯤꯔꯣ ꯌꯦꯡꯕꯤꯔꯣ ꯆꯪꯕꯤꯔꯛꯑꯣ ꯆꯪꯕꯤꯔꯛꯑꯣ ꯑꯥ ꯑꯣ ꯑꯣꯜꯂꯒꯦ ꯑꯣꯜꯂꯒꯦ ꯑꯣꯜꯂꯒꯦ ꯎꯝ ꯑꯣꯜꯂꯦ ꯀꯩꯅꯣꯁꯨ ꯌꯥꯎꯔꯤꯌꯦ ꯃꯈꯟ ꯃꯈꯟꯅꯦ ꯑꯩꯒꯤꯁꯦ ꯎꯝ ꯌꯥꯅꯤ ꯌꯥꯅꯤ ꯌꯥꯅꯤ ꯌꯣꯝꯃꯦ ꯌꯣꯝꯃꯦ ꯌꯣꯝꯃꯦ ꯎꯝ ꯃꯣꯔꯣꯛꯀꯗꯤ ꯂꯧꯔꯣꯏꯗꯕ꯭ꯔꯥ ꯑꯧ ꯑꯧ ꯃꯣꯔꯣꯛꯁꯤꯁꯨ ꯃꯣꯔꯣꯛꯁꯤꯁꯨ ꯈꯔ ꯍꯥꯞꯆꯜꯂꯒꯦ ꯑꯗꯨꯗꯤ ꯑꯧ ꯃꯣꯔꯣꯛꯁꯤꯅꯦ ꯑꯥ ꯌꯦꯡꯕꯤꯌꯨ ꯁꯣꯝꯗꯒꯤꯁꯦ ꯑꯩ ꯇꯨ ꯁꯨ ꯍꯥꯡꯗꯣꯛꯆꯒꯦ ꯈꯨꯝꯃ ꯊꯝꯃꯤꯁꯤꯁꯨ ꯑꯌꯥꯏꯕ ꯉꯥꯛꯅꯤ ꯌꯦꯡꯕꯤꯔꯣ ꯃꯣꯔꯦ ꯉꯥ ꯑꯌꯥꯏꯕ ꯁꯣꯝꯗꯒꯤꯁꯤꯁꯨ ꯌꯦꯡꯕꯤꯔꯣ ꯑꯣ ꯑꯧ ꯉꯥꯇꯣꯟ ꯑꯌꯥꯏꯕꯒꯤꯁꯦ ꯉꯥꯇꯣꯟ ꯑꯌꯥꯏꯕ ꯀꯩꯅꯣꯗꯨꯅꯤ ꯁꯤ ꯀꯦ ꯖꯤ ꯀꯌꯥ ꯂꯧꯕꯤꯗꯧꯅꯣ ꯑ ꯑ ꯑ ꯆꯣꯏ ꯑꯃ ꯑꯣꯟꯖꯔꯒꯦ ꯑꯣꯟꯖꯔꯒꯦ ꯑꯣꯟꯖꯔꯒꯦ ꯎꯝ ꯃꯣꯔꯣꯛꯁꯤꯁꯨ ꯆꯣꯏ ꯑꯃ ꯉꯥ ꯀꯩꯅꯣꯁꯤꯁꯨ ꯆꯣꯏ ꯑꯃ ꯀꯩꯗꯧꯉꯩ ꯂꯥꯛꯄꯤꯕꯅꯣ ꯏꯝꯐꯥꯜꯗꯒꯤ ꯑꯧ ꯑꯧ ꯑꯗꯨꯅꯦ ꯑꯗꯨꯅꯦ ꯂꯧꯕꯤꯔꯣ ꯂꯥꯛꯏꯉꯩꯁꯤꯗ ꯂꯧꯁꯟꯕꯤꯔꯣ ꯂꯧꯁꯟꯕꯤꯔꯣ ꯎꯝ ꯎꯝ ꯑꯣꯜꯂꯦ ꯑꯣꯜꯂꯦ ꯑꯣꯜꯂꯦ ꯀꯩꯅꯣ ꯇꯧꯔꯒꯦ ꯁꯣꯝꯗ ꯁꯣꯝꯗ ꯂꯩꯔꯦ ꯑꯗꯒꯤ ꯁꯤ ꯂꯣꯏꯕꯤꯔꯕ꯭ꯔꯣ ꯁꯤꯅ ꯑꯧ ꯌꯦꯡꯕꯤꯌꯨ ꯌꯦꯡꯕꯤꯌꯨ ꯌꯦꯡꯕꯤꯌꯨ ꯑꯧ ꯁꯦ ꯁꯦ ꯁꯣꯝꯗ ꯍꯥꯏꯗꯣꯛꯑꯒ ꯊꯝꯃꯤꯁꯤꯁꯨ ꯍꯥꯎꯕꯅꯤ ꯑꯍꯥꯎꯕꯅꯤ ꯑꯍꯥꯎꯕꯅꯤ ꯁꯣꯝꯗ ꯍꯥꯏꯗꯣꯛꯑ ꯊꯝꯃꯤꯕ ꯑꯌꯥꯏꯕꯁꯤꯁꯨ ꯑꯍꯥꯎꯕꯅꯤ ꯁꯤꯅ ꯈꯔ ꯀꯨꯞꯄꯦ ꯉꯁꯥꯏꯒꯤꯁꯤꯅ ꯆꯥꯎꯔꯦ ꯁꯤꯅ ꯈꯔ ꯀꯨꯞꯄꯦ ꯎꯝ ꯑꯀꯨꯞꯄꯁꯤꯁꯨ ꯑꯣꯟꯁꯤꯔꯣ ꯀꯣꯡꯒ꯭ꯔꯦꯡꯁꯤꯁꯨ ꯑꯩꯗꯤ ꯉꯁꯥꯏꯒꯤ ꯀꯣꯡꯒ꯭ꯔꯦꯡꯒꯤ ꯚꯥꯞꯄꯨ ꯇꯧꯔꯨꯗꯦꯗ ꯂꯩꯌꯦ ꯂꯩꯌꯦ ꯂꯩꯌꯦ ꯑꯥ ꯂꯩꯌꯦ ꯂꯩꯌꯦ ꯂꯩꯌꯦ ꯑꯧ ꯀꯣꯡꯒ꯭ꯔꯦꯡꯁꯤꯁꯨ ꯂꯩ ꯂꯩ ꯂꯩ ꯂꯩ ꯂꯩ ꯎꯝ ꯑꯁ ꯅꯨꯡꯉꯥꯏꯖꯔꯦꯗ ꯍꯥꯞꯄꯒꯦ ꯑꯩ ꯑꯣꯜꯂꯒꯦ ꯑꯝꯇ ꯑꯣꯟꯒꯤꯒꯦ ꯑꯝꯇ ꯑꯣꯟꯒꯤꯒꯦ ꯎꯝ ꯐꯔꯦꯗ ꯑꯥ ꯑꯧ ꯍꯥꯞꯆꯜꯂꯒꯦ ꯍꯥꯞꯆꯟꯕꯤꯔꯣ ꯎꯝ ꯀꯣꯡꯒ꯭ꯔꯦꯡꯁꯨ ꯀꯣꯡꯒ꯭ꯔꯦꯡꯁꯨ ꯌꯣꯝꯃꯦ ꯉꯥ ꯑꯌꯥꯏꯕ ꯃꯈꯜ ꯑꯅꯤ ꯑꯍꯨꯝ ꯁꯨꯔꯦ ꯑꯩꯅ ꯌꯣꯝꯃꯤꯁꯦ ꯎꯝ ꯎꯝ ꯌꯦꯡꯕꯤꯌꯨ ꯌꯦꯡꯕꯤꯌꯨ ꯎꯝ ꯑꯣ ꯌꯥꯔꯗ꯭ꯔ ꯁꯤꯕꯣ ꯑꯣ ꯑꯣ ꯐꯥꯛꯇꯣꯛꯀꯦ ꯐꯥꯛꯇꯣꯛꯀꯦ ꯌꯦꯡꯕꯤꯔꯣ ꯌꯦꯡꯕꯤꯔꯣ ꯌꯦꯡꯕꯤꯔꯣ ꯑꯩꯁꯨ ꯌꯣꯜꯍꯧꯔꯒꯦ ꯎꯝ ꯑꯧ ꯌꯥꯎꯋꯦ ꯌꯥꯎꯋꯦ ꯁꯣꯝꯗ ꯂꯩꯔꯦ ꯁꯣꯝꯗ ꯎꯝ ꯑꯩꯅ ꯀꯩꯅꯣ ꯇꯧꯔꯒ ꯂꯩꯔꯦ ꯀꯌꯥ ꯂꯧꯕꯤꯗꯧꯅꯣ ꯁꯤꯁꯨ ꯁꯤꯁꯨ ꯆꯣꯏ ꯑꯃ ꯑꯣꯜꯂꯁꯤꯒꯦꯀꯣ ꯑꯣꯜꯂꯒꯦ ꯑꯣꯜꯂꯒꯦ ꯆꯣꯏ ꯑꯃ ꯍꯥꯞꯆꯟꯖꯔꯒꯦ ꯎꯝ ꯑꯥ ꯐꯔꯦ ꯐꯔꯦ ꯐꯔꯦ ꯍꯥꯞꯄꯒꯦ ꯎꯝ ꯑꯥ ꯁꯤꯡ ꯁꯤꯡꯁꯦ ꯊꯪꯅꯕꯒꯤꯁꯦ ꯑꯩꯈꯣꯏ ꯏꯆꯦꯒꯤꯅꯦ ꯁꯤꯗꯒꯤ ꯑꯣꯜꯂꯛꯑꯒꯦ ꯎꯝ ꯑꯥ ꯁꯤꯡꯦ ꯎꯝ ꯍꯥꯞꯆꯜꯂꯒꯦ ꯃꯥ ꯆꯠꯊꯣꯛꯈꯤꯕꯅꯤ ꯑꯩꯅ ꯀꯩꯅꯣ ꯑꯣꯜꯂꯒ ꯑꯗꯨꯝ ꯌꯥꯏꯌꯦ ꯎꯝ ꯑꯥ ꯑꯧ ꯌꯥꯏꯌꯦ ꯌꯥꯏꯌꯦ ꯎꯝ ꯂꯧꯕꯤꯔꯣ ꯂꯧꯕꯤꯔꯣ ꯍꯔꯥꯎꯗꯣꯏꯅꯤ ꯑꯩꯅꯅꯦ ꯃꯥ ꯆꯠꯊꯣꯛꯈ꯭ꯔꯁꯨ ꯌꯣꯟꯕꯤꯕꯁꯤ ꯃꯥ ꯍꯔꯥꯎꯗꯣꯏꯅꯤ ꯍꯣꯔꯦꯟꯗꯤ